ꯁꯨꯟꯗꯔꯤ ꯏꯁꯇꯦꯁꯅꯔꯤꯔ ꯃꯥꯅꯤ ꯀꯔꯤ ꯀꯔꯤ ꯄꯣꯠ ꯄꯥꯝꯕꯤꯒꯦ ꯍꯥꯏꯕꯤꯔꯛꯑꯣ ꯐꯪꯅꯤ ꯐꯪꯅꯤ ꯑꯩꯈꯣꯏ ꯌꯥꯝ ꯆꯥꯎꯅ ꯑꯗꯨꯝ ꯐꯝꯖꯩ ꯅꯪꯅ ꯀꯩꯅꯣꯗ ꯑꯉꯥꯡꯒꯤ ꯑꯉꯥꯡ ꯃꯔꯤ ꯑꯃ ꯃꯉꯥ ꯑꯃꯒꯤ ꯂꯧꯒꯦ ꯍꯥꯏꯔꯒꯁꯨ ꯑꯗꯨꯝ ꯐꯪꯒꯅꯤ ꯅꯠꯇ꯭ꯔꯒ ꯌꯨꯝꯗ ꯊꯤꯜꯂꯛꯑꯣ ꯍꯥꯏꯔꯒꯁꯨ ꯑꯩꯅ ꯑꯗꯨꯝ ꯊꯤꯟꯖꯔꯛꯀꯦ ꯅꯣꯏꯅ ꯂꯧꯖꯗꯕ ꯃꯁꯤꯡꯗꯣ ꯑꯗꯨꯝ ꯍꯥꯏꯕꯤꯔꯛꯑꯣ ꯑꯣ ꯅꯪꯅ ꯑꯗꯨꯏꯗꯤ ꯅꯪꯒꯤ ꯅꯆꯥꯒꯤ ꯂꯧꯒꯗꯧꯕꯗꯣ ꯅꯪꯅ ꯄꯣꯠꯇꯣ ꯍꯥꯟꯅ ꯍꯥꯏꯔꯛꯑꯣ ꯑꯥ ꯇꯔꯥ ꯇꯔꯥꯗꯅꯦ ꯗꯔꯖꯟꯗ ꯂꯧꯕꯗ ꯆꯥꯝꯃ ꯇ꯭ꯋꯦꯟꯇꯤ ꯄꯤꯕꯅ ꯆꯥꯅꯤ ꯎꯝ ꯑꯥ ꯂꯩ ꯑꯦꯛꯁꯄ꯭ꯂꯣꯔ ꯊꯥꯕ ꯑꯃꯁꯨ ꯂꯩ ꯑꯗꯒꯤ ꯑꯉꯥꯡꯒꯤ ꯗꯤꯂꯛꯁ ꯊꯥꯕꯁꯨ ꯂꯩ ꯑꯗꯒꯤ ꯕꯣꯜꯒ ꯑꯉꯥꯡꯒ ꯌꯦꯛꯄꯗꯣ ꯑꯗꯨꯅꯗꯤ ꯑꯌꯥꯝꯕ ꯆꯠꯂꯤ ꯑꯉꯥꯡꯒꯤꯗꯤꯀꯣ ꯑꯥ ꯑꯧ ꯑꯧ ꯑꯗꯒꯤ ꯀꯣꯝꯄꯥꯁꯁꯨ ꯂꯩ ꯅꯪꯅ ꯀꯣꯝꯄꯥꯁ ꯄꯥꯝꯃꯦ ꯍꯥꯏꯔꯒꯁꯨ ꯑꯗꯒꯤ ꯏꯔꯦꯖꯔꯒ ꯄꯦꯟꯁꯤꯜꯒ ꯑꯩꯈꯣꯏꯒꯤ ꯄꯦꯟꯁꯤꯜꯅꯦ ꯏꯔꯦꯖꯔꯅꯦ ꯄꯨꯂꯞ ꯄꯨꯟꯕꯗꯣ ꯑꯗꯨꯁꯨ ꯂꯨꯄꯥ ꯀꯨꯟ ꯄꯤꯕ ꯂꯩ ꯑꯗꯒꯤ ꯇꯔꯥ ꯄꯤꯕꯁꯨ ꯂꯩ ꯃꯣꯏ ꯑꯅꯤ ꯄꯨꯂꯞ ꯄꯨꯂꯞ ꯍꯥꯞꯄꯗ ꯑꯧ ꯎꯝ ꯇꯔꯥ ꯇꯔꯥ ꯄꯤꯕꯗ ꯑꯗꯨꯗꯤ ꯂꯨꯄꯥ ꯆꯥꯝꯃ ꯆꯥꯝꯃ ꯆꯥꯅꯤ ꯑꯥ ꯇꯔꯥ ꯄꯤꯕꯗ ꯑꯥ ꯍꯧꯖꯤꯛꯀꯥꯟꯗꯤꯅꯦ ꯎꯝ ꯍꯧꯖꯤꯛꯇꯤ ꯋꯥꯕꯅꯤ ꯌꯥꯝꯅ ꯎꯝ ꯍꯣꯏ ꯑꯗꯣ ꯂꯩ ꯂꯩ ꯀ꯭ꯂꯥꯁꯃꯦꯠ ꯊꯥꯕꯁꯨ ꯂꯩ ꯑꯗꯒꯤ ꯌꯥꯝꯕꯅꯗꯤꯀꯣ ꯑꯉꯥꯡꯒꯤꯗꯤ ꯑꯉꯥꯡ ꯑꯃ ꯌꯦꯛꯑꯒ ꯕꯣꯜ ꯑꯃ ꯌꯦꯛꯑꯒ ꯗꯦꯂꯛꯁ ꯊꯥꯕꯗꯣ ꯑꯗꯨꯒꯤ ꯕꯣꯏꯗꯨꯅ ꯑꯌꯥꯝꯕ ꯆꯠꯄꯅꯤꯅꯅꯦ ꯑꯗꯨꯒꯨꯝꯕꯅ ꯍꯦꯟꯅ ꯂꯩ ꯑꯧ ꯂꯩ ꯂꯩ ꯑꯗꯩꯗꯨꯗꯅꯦ ꯀꯝꯄꯥꯁ ꯃꯈꯜꯁꯤꯗꯅꯦ ꯂꯨꯄꯥ ꯆꯍꯨꯝ ꯄꯤꯕ ꯆꯅꯤ ꯌꯥꯡꯈꯩ ꯄꯤꯕ ꯑꯗꯒꯤ ꯀꯝꯄꯥꯁꯇꯁꯨ ꯈꯥꯏꯗꯣꯛꯏꯕꯀꯣ ꯀꯝꯄꯥꯁꯇꯁꯨ ꯑꯗꯨꯝ ꯈꯥꯏꯗꯣꯛꯏ ꯑꯦꯛꯁꯄ꯭ꯂꯣꯔ ꯊꯥꯕꯁꯨ ꯌꯥꯎꯋꯤ ꯑꯗꯒꯤ ꯗꯤꯂꯛꯁ ꯊꯥꯕꯁꯨ ꯑꯗꯨꯝ ꯌꯥꯎꯋꯤ ꯑꯌꯥꯝꯕꯅ ꯑ ꯑꯧ ꯍꯣꯏ ꯍꯣꯏ ꯍꯣꯏ ꯍꯣꯏ ꯍꯧꯖꯤꯛ ꯑꯗꯨꯝ ꯂꯧꯔꯗꯣꯏ ꯅꯠꯇ꯭ꯔꯥ ꯑꯥ ꯂꯧꯕꯤꯔꯣ ꯌꯥꯔꯦ ꯌꯥꯝ ꯅꯨꯡꯉꯥꯏꯖꯔꯦ ꯑꯧ ꯌꯥꯝ ꯐꯔꯦ ꯍꯣꯏ ꯍꯣꯏ ꯑꯣꯏꯖꯔꯒꯦ